ꯑꯩꯅ ꯈ꯭ꯋꯥꯏꯗꯒꯤ ꯀꯥꯎꯉꯝꯃꯔꯣꯏꯗꯕ ꯆꯤꯡ ꯀꯥꯕꯒꯤ ꯊꯧꯗꯣꯛ ꯑꯃ ꯄꯜꯂꯕ ꯇꯥꯔꯗꯤ ꯁꯤꯔꯨꯏ ꯆꯤꯡ ꯀꯥꯕ ꯃꯇꯝꯗ ꯑꯩꯈꯣꯏꯅ ꯌꯥꯝꯅ ꯍꯔꯥꯎꯕ ꯅꯨꯡꯉꯥꯏꯕ ꯃꯌꯥꯝ ꯑꯃ ꯊꯦꯡꯅꯔꯒ ꯑꯗꯒꯤ ꯌꯥꯝꯅ ꯃꯥꯒꯤ ꯇꯣꯞ ꯇꯣꯞꯄ ꯄ꯭ꯔꯤꯊꯤꯕꯤꯒꯤ ꯃꯐꯝ ꯑꯃꯠꯇꯗ ꯍꯧꯕ ꯉꯝꯗ꯭ꯔꯕ ꯁꯤꯔꯨꯏꯒꯤ ꯊꯔꯣꯗꯨ ꯎꯖꯔꯨꯔꯒ ꯑꯗꯨꯒꯤ ꯌꯥꯝꯅ ꯍꯔꯥꯎꯔꯦ ꯑꯗꯨꯗꯒꯤꯗꯤ ꯑꯩꯈꯣꯏꯁꯦ ꯅꯨꯡꯉꯥꯏꯔꯦ ꯉꯥꯏꯍꯥꯛꯇꯪ ꯀꯣꯏꯊꯣꯛ ꯂꯥꯡꯊꯣꯛꯃꯤꯟꯅꯔꯒ ꯃꯐꯝꯗꯨꯗ ꯄꯨꯡꯈꯥꯏꯃꯨꯛ ꯄꯣꯊꯥꯔꯝꯃꯒ ꯑꯃꯨꯛ ꯆꯤꯡꯁꯤ ꯀꯨꯝꯃꯝꯗꯥꯏꯒꯤ ꯃꯇꯝꯗ ꯅꯣꯡꯁꯤ ꯇꯥꯔꯛꯈꯤꯕ ꯅꯣꯡꯁꯤ ꯌꯥꯝ ꯀꯟꯅ ꯇꯥꯔꯛꯈꯤꯕꯗꯨꯅ ꯃꯔꯝ ꯑꯣꯏꯔꯒ ꯆꯤꯡꯒꯤ ꯂꯝꯕꯤ ꯑꯩꯈꯣꯏꯒꯤ ꯑꯩꯈꯣꯏꯅ ꯍꯜꯂꯛꯀꯗꯕ ꯂꯝꯕꯤꯗꯣ ꯌꯥꯝ ꯅꯥꯜꯂꯝꯃꯦ ꯑꯗꯨꯒꯤ ꯅꯥꯟꯕꯗꯨꯒꯤ ꯂꯝꯕꯤꯗꯨꯗꯩꯗꯨꯗ ꯑꯩꯈꯣꯏꯁꯦ ꯁꯤ ꯄꯟꯊꯔ ꯂꯩ ꯇꯥꯔꯗꯤ ꯑꯩꯈꯣꯏꯁꯦ ꯄꯨꯡꯃꯝ ꯃꯝꯈ꯭ꯔꯅꯤ ꯑꯗꯨꯅ ꯆꯤꯡꯁꯤꯁꯨ ꯌꯥꯝ ꯀꯩꯅꯣ ꯇꯧꯕ ꯃꯐꯝ ꯑꯣꯏꯕꯅꯤꯅ ꯌꯥꯝ ꯉꯝꯕ ꯃꯐꯝ ꯑꯣꯏꯕꯅꯤꯅ ꯑꯩꯈꯣꯏ ꯅꯨꯃꯤꯗꯥꯡ ꯇꯥꯈ꯭ꯔꯗꯤ ꯌꯥꯝ ꯕꯦꯔꯥ ꯇꯥꯔꯅꯤ ꯍꯥꯏꯅ ꯍꯜꯂꯁꯦ ꯍꯜꯂꯅꯤ ꯇꯧꯅꯔꯦ ꯑꯗꯒꯤ ꯅꯣꯡ ꯃꯔꯛꯇꯨꯗ ꯑꯩꯈꯣꯏꯁꯦ ꯍꯟꯕ ꯍꯧꯅꯔꯛꯑꯦ ꯑꯩꯈꯣꯏꯁꯦ ꯃꯔꯤ ꯃꯔꯤ ꯈꯔ ꯑꯃ ꯆꯠꯄ ꯍꯧꯅꯈ꯭ꯔꯦ ꯑꯗꯨꯒꯤ ꯃꯔꯛꯇꯨꯗ ꯆꯤꯡꯒꯤ ꯑꯉꯝꯕꯗꯣ ꯉꯁꯥꯏꯒꯤ ꯌꯥꯝ ꯋꯥꯔꯒ ꯈꯣꯡ ꯈꯨꯠ ꯂꯣꯏ ꯁꯤꯊꯔꯒ ꯀꯩꯅꯣ ꯆꯣꯛꯊꯔꯕ ꯃꯇꯝꯗꯨꯗꯒꯤ ꯆꯤꯡ ꯀꯨꯝꯃꯛꯀꯥꯟꯗꯗꯤ ꯏꯁꯥꯒꯤ ꯀꯟꯇ꯭ꯔꯣꯜ ꯇꯧꯕ ꯉꯝꯗꯕꯒꯤ ꯑꯋꯥꯕ ꯃꯌꯥꯝ ꯊꯦꯡꯅꯔꯛꯑꯦ ꯑꯗꯒꯤ ꯈꯤꯇꯪ ꯅꯥꯟꯊꯕ ꯃꯇꯝꯗ ꯅꯥꯀꯟꯗ ꯂꯩꯔꯤꯕ ꯑꯩꯈꯣꯏꯒꯤ ꯀꯩꯅꯣꯗꯣ ꯂꯣꯛꯇꯣ ꯌꯥꯝ ꯂꯨꯕ ꯁꯨꯝ ꯌꯦꯡꯊꯀꯥꯟꯗꯁꯨ ꯃꯥꯒꯤ ꯑꯔꯨꯕꯗꯣ ꯑꯩꯈꯣꯏꯅ ꯁꯨꯝ ꯀꯔꯤ ꯍꯥꯏꯅꯤ ꯆꯤꯡꯁꯤꯟꯕ ꯆꯤꯡꯁꯤꯟꯕꯒꯨꯝꯕ ꯀꯩꯒꯨꯝꯕꯝꯁꯨ ꯐꯥꯎꯋꯦ ꯑꯗꯒꯤ ꯌꯥꯝ ꯀꯤꯔꯒ ꯑꯩꯈꯣꯏꯁꯦ ꯀꯨꯝꯊꯔꯛꯑꯦ ꯑꯗꯩꯗꯤ ꯃꯌꯥꯝ ꯃꯊꯪ ꯃꯊꯪ ꯀꯞꯄꯁꯨ ꯌꯥꯎꯅꯔꯛꯑꯦ ꯑꯩꯈꯣꯏ ꯃꯔꯛꯇꯨꯗ ꯀꯞꯄꯗꯨꯒꯤ ꯃꯔꯛꯇ ꯑꯩꯈꯣꯏꯁꯨ ꯀꯤꯅ ꯀꯤꯅ ꯀꯨꯝꯊꯔꯛꯏꯉꯩꯗ ꯇꯟꯖꯥꯗꯨꯗ ꯀꯞ ꯀꯞꯅ ꯃꯊꯟ ꯃꯊꯟ ꯉꯥꯛꯅꯕ ꯌꯥꯎ ꯑꯗꯒꯤ ꯀꯩꯅꯣ ꯇꯧꯕ ꯌꯥꯎ ꯐꯥꯅꯕ ꯌꯥꯎ ꯑꯗꯨꯃꯥꯏꯅ ꯇꯧꯔꯒ ꯇꯞ ꯇꯞꯅ ꯀꯨꯝꯊꯔꯛꯑꯦ ꯑꯗꯒꯤ ꯑꯗꯨꯗ ꯍꯥꯏ ꯑꯩꯈꯣꯏꯅ ꯀꯞꯄ ꯀꯞꯄꯒ ꯍꯥꯏꯈꯤꯕ ꯋꯥꯍꯩ ꯑꯃ ꯂꯩꯌꯦ ꯁꯤꯒꯤ ꯑꯩꯈꯣꯏꯅ ꯁꯤꯔꯣꯏꯒꯤ ꯈꯣꯡꯆꯠꯁꯦ ꯄꯨꯟꯁꯤꯗ ꯑꯍꯥꯟꯕꯁꯨ ꯑꯔꯣꯏꯕꯁꯨ ꯑꯣꯏꯖꯒꯦ ꯀꯥꯏꯅ ꯍꯥꯏꯔꯒ ꯑꯗꯨꯃꯥꯏꯅ ꯌꯥꯝ ꯋꯥꯈꯤꯕ ꯑꯗꯒꯤ ꯀꯔꯤꯒꯨꯝꯕ ꯍꯦꯛ ꯇꯥꯁꯟꯈ꯭ꯔꯒꯅ ꯑꯁꯣꯝꯗ ꯁꯥ ꯀꯩꯒꯤ ꯃꯈꯣꯜꯀꯨꯝꯕꯁꯨ ꯇꯥꯕ ꯐꯪꯉꯤ ꯀꯥꯏꯅ ꯃꯌꯥꯝ ꯑꯃ ꯑꯩꯈꯣꯏꯗ ꯀꯤꯍꯜꯂꯛꯄꯁꯨ ꯌꯥꯎꯈꯤ ꯑꯗꯨꯅ ꯑꯁ ꯄꯨꯟꯁꯤꯁꯤꯗ ꯁꯨꯡꯆꯠ ꯆꯠꯄ ꯌꯥꯗꯕ ꯃꯐꯝꯅꯤꯀꯣ ꯍꯥꯏꯅ ꯑꯉꯥꯡꯁꯤꯡꯗꯐꯥꯎ ꯍꯥꯎꯔꯨꯒꯦꯅꯒ ꯍꯥꯏꯔꯒ ꯈꯜꯂꯒ ꯑꯗꯨꯃꯥꯏꯅ ꯂꯩꯈꯤꯕꯗꯣ ꯉꯁꯤꯐꯥꯎꯕꯗ ꯑꯗꯨꯒꯤ ꯑꯀꯤꯕꯗꯣ ꯑꯗꯨꯝ ꯅꯨꯡꯉꯥꯏꯕꯗꯤ ꯐꯪꯈ꯭ꯔꯁꯨ ꯑꯀꯤꯕꯗꯨꯗꯤ ꯍꯦꯛ ꯍꯦꯛ ꯂꯩꯌꯦ ꯑꯗꯨ ꯑꯗꯨꯃꯥꯏꯅ ꯀꯥꯎꯕ ꯉꯝꯗꯕ ꯃꯌꯥꯝ ꯑꯃ ꯂꯩ